ꯂꯧꯎ ꯁꯤꯡꯎꯕꯒꯤ ꯑꯍꯣꯡꯕ ꯈꯔ ꯍꯥꯏꯔꯗꯤ ꯍꯧꯖꯤꯛꯀꯤ ꯃꯇꯝꯗꯗꯤ ꯌꯥꯝ ꯍꯣꯡꯉꯦ ꯍꯣꯡꯕ ꯍꯥꯏꯕꯨ ꯍꯧꯖꯤꯛꯇꯤ ꯈꯣꯏꯕꯗꯁꯨ ꯃꯦꯆꯤꯟꯅ ꯈꯣꯏꯔꯦ ꯏꯁꯤꯡ ꯋꯥꯠꯂꯛꯑꯁꯨ ꯏꯟꯖꯤꯟꯅ ꯆꯤꯡꯉꯦ ꯑꯗꯩ ꯑꯍꯣꯡꯕꯩ ꯑꯍꯣꯡꯕ ꯉꯥꯛꯇ ꯉꯥꯏꯔꯦ ꯌꯩꯔꯦ ꯃꯦꯆꯤꯟꯅ ꯌꯩꯔꯦ ꯊꯥꯏꯅꯒꯤ ꯃꯇꯝꯗꯗꯤ ꯁꯟꯅ ꯁꯝꯄꯣꯠ ꯈꯣꯏꯔꯒ ꯑꯗꯒꯤ ꯃꯤꯅ ꯈꯥꯎꯔꯒ ꯃꯤꯅ ꯍꯣꯜꯂꯒ ꯃꯤꯅ ꯑꯗꯨꯝ ꯌꯩꯔꯝꯕꯅꯤ ꯍꯧꯖꯤꯛꯇꯤ ꯃꯦꯆꯤꯟꯅ ꯈꯥꯎꯔꯦ ꯃꯦꯆꯤꯟꯅ ꯌꯩꯔꯦ ꯑꯍꯣꯡꯕꯒꯤ ꯑꯍꯣꯡꯕ ꯉꯥꯛꯇꯅꯤ ꯑꯗꯨ ꯂꯧꯎ ꯁꯤꯡꯎ ꯂꯧ ꯃꯇꯝꯁꯦ ꯂꯧꯒꯤ ꯍꯥꯏꯔꯒꯗꯤ ꯁꯤ ꯉꯥꯛꯇꯅꯤ